ꯑꯩꯈꯣꯏꯒꯤ ꯏꯃꯨꯡꯗ ꯑꯩ ꯅꯠꯇꯕ ꯑꯇꯣꯞꯄ ꯒꯥꯔꯗꯦꯅꯤꯡꯗ ꯊꯋꯥꯏ ꯌꯥꯎꯕꯁꯦ ꯑꯩꯈꯣꯏ ꯃꯃꯥꯅꯤ ꯃꯃꯥꯅ ꯌꯥꯍꯧꯔꯛꯄꯒ ꯂꯩ ꯊꯥꯕ ꯏꯟꯁꯥꯡ ꯅꯥꯄꯤ ꯃꯌꯥꯝ ꯑꯃ ꯁꯦꯝꯕ ꯏꯁꯤꯡ ꯆꯥꯏꯕ ꯅꯥꯄꯤ ꯐꯣꯏꯗꯣꯛꯄ ꯑꯗꯨꯃꯥꯏꯅ ꯌꯥꯝ ꯇꯧꯋꯤ ꯃꯃꯥꯍꯣꯏꯅ ꯃꯌꯥꯝ ꯑꯃ ꯇꯧꯕꯗꯨ ꯎꯔꯨꯕꯗꯒꯤ ꯑꯩꯉꯣꯟꯗꯁꯨ ꯒꯥꯔꯗꯦꯅꯤꯡ ꯇꯧꯅꯤꯡꯕꯒꯤ ꯍꯩ ꯂꯩ ꯊꯥꯅꯤꯡꯕ ꯃꯅꯥ ꯃꯁꯤꯡ ꯊꯥꯅꯤꯡꯕꯒꯤ ꯏꯊꯤꯜ ꯃꯌꯥꯝ ꯑꯃꯁꯨ ꯄꯤꯈꯤꯕꯅꯤ ꯑꯅ